ꯇꯦꯛꯅꯣꯂꯣꯖꯤꯀꯦꯜ ꯑꯦꯠꯕꯥꯟꯁꯃꯦꯟ ꯐꯣꯔ ꯗ꯭ꯔꯣꯋꯤꯡꯒꯤ ꯍꯦꯟ ꯗ꯭ꯔꯣꯋꯤꯡꯒꯤ ꯃꯇꯥꯡꯗ ꯑꯩ ꯈꯔ ꯍꯥꯏꯖꯒꯦ ꯊꯥꯏꯅꯒꯤ ꯃꯇꯝꯗꯗꯤ ꯗ꯭ꯔꯣꯋꯤꯡ ꯑꯁꯤ ꯈꯨꯠꯅ ꯏꯕꯅꯤꯅ ꯃꯇꯝꯁꯨ ꯌꯥꯝꯅ ꯆꯪꯉꯤ ꯑꯗꯨꯒ ꯍꯥꯔꯠ ꯂꯦꯕ꯭ꯔꯁꯨ ꯌꯥꯝꯅ ꯆꯪꯉꯤ ꯑꯗꯨꯅ ꯊꯥꯏꯅ ꯃꯇꯝꯗꯗꯤ ꯗ꯭ꯔꯣꯋꯤꯡ ꯑꯃ ꯏꯅꯉꯥꯏ ꯍꯣꯠꯅꯕꯗ ꯃꯇꯝ ꯌꯥꯝꯅ ꯆꯪꯉꯤ ꯋꯥꯕꯅꯁꯨ ꯊꯜꯂꯤ ꯑꯗꯨꯅ ꯋꯥ ꯋꯥꯕꯒꯤ ꯃꯃꯜꯁꯨ ꯌꯥꯝꯅ ꯀꯥꯟꯅꯕꯁꯨ ꯑꯣꯏꯗꯦ ꯃꯔꯝꯗꯤ ꯊꯥꯏꯅꯗꯤ ꯋꯥꯜꯗꯒꯨꯝꯕ ꯑꯗꯨꯒꯤ ꯄꯦꯄ꯭ꯔꯗ ꯁꯛ ꯌꯦꯛꯄ ꯈꯣꯠꯄ ꯇꯧꯕ ꯑꯁꯤ ꯌꯥꯝꯅ ꯆꯠꯅꯔꯝꯃꯤ ꯑꯗꯨꯅ ꯊꯥꯏꯅꯒꯤ ꯃꯇꯝꯗꯗꯤ ꯗ꯭ꯔꯣꯋꯤꯡ ꯑꯗꯨ ꯑꯗꯨꯃꯥꯏꯅ ꯌꯦꯛꯄꯅꯤꯅ ꯅꯣꯡꯖꯨ ꯅꯨꯡꯁꯥꯗ ꯅꯣꯡꯖꯨ ꯅꯨꯡꯁꯥꯗ ꯐꯨꯕ ꯃꯇꯝꯗ ꯀꯦꯜꯂꯛꯄ ꯈꯣꯠꯂꯛꯄ ꯌꯥꯝꯅ ꯇꯧꯏ ꯑꯗꯨ ꯍꯧꯖꯤꯛꯀꯤ ꯃꯇꯝꯗꯗꯤ ꯇꯦꯛꯅꯣꯂꯣꯖꯤꯒꯤ ꯃꯇꯨꯡ ꯃꯇꯦꯡꯅ ꯑꯩꯈꯣꯏꯅ ꯑꯣꯔꯤꯖꯤꯅꯦꯜ ꯐꯣꯇꯣ ꯑꯗꯨ ꯀꯥꯞꯂꯒ ꯐꯖꯅ ꯌꯥꯝꯅ ꯑꯣꯔꯤꯖꯤꯅꯦꯜ ꯑꯣꯏꯅ ꯄꯨꯊꯣꯛꯄ ꯉꯝꯃꯤ ꯑꯗꯨꯅ ꯇꯦꯛꯅꯣꯂꯣꯖꯤꯀꯦꯜ ꯗ꯭ꯔꯣꯋꯤꯡ ꯑꯁꯤꯁꯨ ꯌꯥꯝꯅ ꯑꯩꯈꯣꯏꯗ ꯌꯥꯝꯅ ꯀꯥꯟꯅꯕ ꯃꯇꯝꯁꯨ ꯌꯥꯝꯅ ꯁꯦꯞ ꯑꯣꯏꯕ ꯑꯗꯨꯒ ꯌꯥꯝꯅ ꯃꯤꯑꯣꯏꯕꯗ ꯃꯇꯝꯁꯨ ꯌꯥꯝꯅ ꯆꯪꯗꯕ ꯑꯋꯥꯕꯁꯨ ꯌꯥꯝꯅ ꯄꯤꯗꯕ ꯑꯣꯏꯌꯦ ꯍꯥꯏꯕꯁꯤ ꯍꯥꯏꯅꯤꯡꯉꯤ ꯑꯗꯨꯅ ꯍꯦꯟ ꯗ꯭ꯔꯣꯋꯤꯡ ꯑꯁꯤꯕꯨꯗꯤ ꯍꯦꯟ ꯗ꯭ꯔꯣꯋꯤꯡ ꯇꯧꯔꯤꯕ ꯃꯤꯑꯣꯏ ꯈꯨꯗꯤꯡꯃꯛꯇ ꯇꯦꯛꯅꯣꯂꯣꯖꯤꯀꯦꯜ ꯗ꯭ꯔꯣꯋꯤꯡ ꯑꯁꯤ ꯊꯣꯛꯂꯛꯈꯤꯕꯅ ꯃꯈꯣꯏꯗ ꯀꯥꯟꯅꯕꯁꯤ ꯑꯁꯨꯛꯀꯤ ꯃꯇꯤꯛ ꯍꯟꯊꯍꯜꯂꯤ ꯃꯔꯝꯗꯤ ꯊꯥꯏꯅꯗꯤ ꯇꯦꯛꯅꯣꯂꯣꯖꯤ ꯑꯁꯤꯅ ꯌꯥꯝꯅ ꯅꯦꯝꯕꯒꯤ ꯃꯇꯥꯡ ꯑꯣꯏꯕꯅ ꯍꯦꯟ ꯗ꯭ꯔꯣꯋꯤꯡ ꯑꯁꯤꯅ ꯌꯥꯝꯅ ꯆꯠꯅꯔꯝꯃꯤ ꯑꯗꯨꯅ ꯃꯤ ꯑꯃꯒꯤ ꯁꯛꯇꯝ ꯌꯦꯛꯀꯦ ꯍꯥꯏꯔꯕꯗ ꯍꯦꯟ ꯗ꯭ꯔꯣꯋꯤꯡ ꯑꯁꯤꯅ ꯐꯖꯅ ꯑꯥꯔꯠ ꯌꯦꯛꯂꯤꯕ ꯃꯤꯗꯨꯅ ꯐꯖꯅ ꯌꯦꯛꯄ ꯉꯝꯃꯤ ꯑꯗꯨꯒ ꯍꯧꯖꯤꯛ ꯃꯇꯝꯒꯤ ꯇꯦꯛꯅꯣꯂꯣꯖꯤꯀꯦꯜ ꯑꯁꯤꯅ ꯐꯣꯇꯣꯒ꯭ꯔꯥꯐꯔꯅ ꯀꯥꯞꯂꯒ ꯐꯖꯅ ꯑꯣꯔꯤꯖꯤꯅꯦꯜ ꯁꯛꯇꯝ ꯑꯁꯤꯒ ꯆꯞ ꯃꯥꯟꯅꯅ ꯄꯨꯊꯣꯛꯄ ꯉꯝꯃꯤ